ꯍꯜꯂꯣ ꯃꯥꯅꯦ ꯃꯥꯅꯦ

ꯀꯩ ꯀꯩ ꯂꯥꯏꯔꯤꯛꯅꯣ

ꯎꯝ ꯎꯝ

ꯎꯝ ꯎꯝ ꯎꯝ

ꯑꯣ ꯏꯪꯂꯤꯁꯇꯤ ꯈꯔꯗꯤ ꯌꯧꯔꯛꯑꯦ ꯑꯗꯣ ꯃꯦꯠꯁꯇꯤ ꯂꯥꯛꯇꯔꯤꯅꯦ ꯑꯗꯣ ꯅꯍꯥꯟ ꯍꯥꯟꯅ ꯀꯩꯅꯣ ꯀꯣꯄꯤ ꯃꯁꯤꯡꯒ ꯍꯥꯟꯅꯒ ꯑꯣꯔꯗꯔꯒ ꯇꯧꯔꯝꯃꯕꯣ ꯎꯝ ꯎꯝ ꯎꯝ ꯎꯝ ꯎꯝ ꯎꯝ ꯍꯥꯏꯗꯤ ꯆꯦꯜꯂꯛꯄꯅꯤꯅꯀꯣ ꯎꯝ ꯃꯤ ꯃꯌꯥꯝ ꯑꯃ ꯑꯣꯗꯔ ꯇꯧꯁꯤꯜꯂꯛꯄꯅꯤꯅ ꯀꯩꯅꯣꯗꯣ ꯑꯣꯗꯔ ꯃꯁꯤꯡꯗꯣ ꯑꯥ ꯃꯁꯤꯡ ꯆꯞ ꯆꯥꯕꯤ ꯍꯥꯏꯗ꯭ꯔꯗꯤ ꯑꯩꯈꯣꯏꯗꯣ ꯀꯩꯅꯣ ꯇꯧꯗꯕ ꯑꯗꯣ ꯄꯤꯊꯣꯛꯈꯤꯕ ꯅꯍꯥꯟꯒ ꯑꯃꯨꯛ ꯍꯥꯏꯗꯤ ꯑꯃꯨꯛ ꯂꯧꯒꯦ ꯍꯥꯏꯔꯛꯑꯗꯤ ꯅꯨꯡꯉꯥꯏꯇꯕ ꯁꯣꯝꯒꯤꯗꯣ ꯑꯃꯨꯛ ꯃꯁꯤꯡꯗꯣ ꯆꯞ ꯆꯥꯅ ꯑꯣ ꯍꯥꯏꯕꯤꯔꯝꯃꯣꯒꯤ ꯁꯨꯝ ꯍꯥꯏꯕ ꯑꯗ ꯅꯍꯥꯟ ꯐꯔꯦ ꯑꯗꯨꯗꯤ ꯏꯪꯂꯤꯁꯀꯤ ꯃꯈꯩꯁꯤꯗꯤ ꯁꯨꯔꯝꯕꯁꯨ ꯌꯥꯔꯦ ꯑꯗꯨ ꯃꯦꯠꯁꯇꯨꯗꯤ ꯃꯇꯝ ꯈꯔ ꯁꯨꯝ ꯉꯥꯏꯅꯔꯒ ꯑꯗꯣ ꯀꯣꯄꯤ ꯀꯌꯥ ꯍꯥꯏꯕ ꯍꯧꯖꯤꯛꯀꯤꯗꯣ ꯎꯝ ꯎꯝ ꯑꯥ ꯑꯥ ꯎꯝ ꯎꯝ ꯑꯗꯨꯅꯤ ꯑꯩꯅ ꯉꯔꯥꯡ ꯍꯪꯕꯁꯤ ꯃꯣꯏꯁꯨ ꯆꯥꯎꯔꯥꯛꯅ ꯍꯥꯏꯕ ꯉꯝꯗꯦꯅꯦ ꯑꯩꯁꯨ ꯉꯔꯥꯡ ꯐꯣꯟ ꯇꯧꯔ ꯍꯪꯕꯅꯦꯕ ꯁꯣꯝꯗ ꯑꯉꯥꯡ ꯃꯌꯥꯝ ꯒ꯭ꯔꯤ ꯒ꯭ꯔꯤ ꯇꯛꯁꯤꯜꯂꯦ ꯁꯦꯁꯟꯁꯨ ꯍꯧꯅꯔꯕꯅꯤꯅ ꯑꯗꯨꯅ ꯃꯣꯏꯅ ꯍꯞꯇꯥ ꯑꯃꯇꯪ ꯉꯥꯏꯈꯤꯁꯤ ꯍꯥꯏꯔꯛꯑꯦꯕ ꯃꯣꯏꯅꯁꯨ ꯑꯗꯨꯒꯤ ꯎꯝ

ꯎꯝ ꯎꯝ

ꯎꯝ ꯎꯝ

ꯍꯣꯏ ꯍꯣꯏ ꯍꯣꯏ ꯃꯁꯤꯡ ꯊꯤꯔꯒ ꯐꯖꯅ ꯀꯩꯅꯣ ꯇꯧꯔ ꯊꯝꯃꯝꯒꯦ ꯑꯗꯨꯒ ꯑꯩꯈꯣꯏ ꯑꯉꯥꯡꯒꯤ ꯑꯉꯥꯡꯒꯤ ꯋꯥꯔꯤ ꯂꯥꯏꯔꯤꯛ ꯍꯥꯏꯗꯤꯀꯣ ꯌꯥꯝ ꯅꯨꯡꯉꯥꯏꯕ ꯀꯩꯅꯣꯝꯃꯁꯨ ꯂꯥꯛꯑꯦꯕ ꯑꯗꯨꯒꯨꯝꯕꯁꯤꯗꯤ ꯑꯗꯨꯝ ꯁꯣꯝꯒꯤ ꯍꯣꯁꯇꯦꯜꯗ ꯂꯩꯕ ꯑꯉꯥꯡ ꯃꯈꯩꯗꯣ ꯋꯥꯔꯤ ꯂꯥꯏꯔꯤꯛꯀꯨꯝꯕꯗꯨꯗꯤ ꯄꯥꯅꯤꯡꯉꯣꯏꯗꯕ ꯖꯥꯠꯂꯥ ꯎꯝ ꯎꯝ ꯎꯝ ꯎꯝ ꯂꯥꯛꯏ ꯂꯥꯛꯏ ꯂꯥꯛꯏ ꯑꯗꯨꯒꯨꯝꯕꯁꯨ ꯂꯥꯛꯑꯦ

ꯑꯗꯨꯝ ꯍꯥꯡꯉꯦ ꯄꯨꯡ ꯇꯔꯨꯛꯇꯒꯤ ꯄꯨꯡ ꯅꯤꯄꯥꯟ ꯐꯥꯎꯃꯩꯗꯤ ꯑꯗꯨꯝ ꯍꯥꯡꯉꯦ ꯅꯨꯡꯇꯤꯒꯤ ꯍꯥꯡꯗꯣꯏꯅꯦ ꯑꯩ ꯂꯩꯇ꯭ꯔꯁꯨ ꯑꯩꯒꯤ ꯀꯩꯅꯣ ꯇꯧꯕ ꯑꯉꯥꯡꯁꯤꯡ ꯂꯩꯑꯦꯕꯀꯣ ꯃꯣꯏꯅ ꯑꯗꯨꯝ ꯍꯥꯡꯖꯗꯣꯏꯅꯦ ꯐꯔꯦ ꯐꯔꯦ ꯐꯔꯦ ꯐꯔꯦ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ